ꯍꯜꯂꯣ ꯁꯤ ꯎꯕꯔ ꯀꯦꯕ ꯅꯠꯇ꯭ꯔꯣ ꯑꯩꯅ ꯅꯍꯥꯟꯗꯒꯤ ꯕꯨꯛ ꯇꯧꯈ꯭ꯔꯕꯅꯦ ꯀꯔꯤ ꯑꯗꯨꯒ ꯍꯧꯖꯤꯛꯐꯥꯎꯕ ꯂꯥꯛꯄꯤꯗ꯭ꯔꯤꯁꯤꯕꯣ ꯑꯩꯅ ꯆꯠꯀꯗꯕ ꯃꯐꯝꯗꯨꯁꯨ ꯂꯥꯞꯄꯦ ꯑꯗꯨ ꯀꯔꯤꯒꯤꯅꯣ ꯍꯧꯖꯤꯛ ꯐꯥꯎꯕ ꯂꯥꯛꯇ꯭ꯔꯤꯁꯦ ꯀꯣꯜ ꯇꯧꯕꯁꯨ ꯉꯁꯥꯏꯗꯒꯤꯁꯨ ꯄꯥꯏꯗꯦ ꯑꯗꯨꯒ ꯑꯩꯒꯤ ꯃꯇꯝꯁꯦ ꯍꯥꯏꯗꯤ ꯄꯨꯡꯈꯥꯏ ꯑꯃ ꯈꯛꯇꯪ ꯉꯥꯏꯕ ꯑꯣꯏꯔꯛꯇ꯭ꯔꯕꯅꯤꯅ ꯄꯨꯡ ꯑꯃ ꯐꯥꯖꯤꯜꯂꯛꯑꯕꯅꯤꯅ ꯀꯔꯤꯅꯣ ꯅꯣꯏ ꯈꯟꯅꯔꯒ ꯑꯇꯣꯞꯄ ꯊꯥꯔꯛꯄ꯭ꯔ ꯅꯠꯇ꯭ꯔꯒꯅ ꯀꯔꯤꯒꯤꯗꯃꯛꯇ ꯊꯦꯡꯏꯕꯅꯣ ꯍꯥꯏꯗꯣ ꯑꯩꯉꯣꯟꯗ ꯐꯖꯅ ꯍꯥꯏꯕꯤꯔꯛꯑꯣ ꯅꯠꯇ꯭ꯔꯗꯤ ꯑꯩꯁꯨ ꯁꯨꯝ ꯉꯥꯏꯔꯤꯕ ꯃꯇꯝꯁꯦ ꯌꯦꯡꯉꯨꯔꯒꯗꯤ ꯁꯥꯎꯅꯤꯡꯕ ꯄꯣꯛꯂꯛꯑꯦ ꯑꯗꯨꯅ ꯍꯥꯏꯕꯤꯔꯛꯑꯣ ꯑꯩꯉꯣꯟꯗ ꯐꯣꯟ ꯇꯧꯕꯁꯨ ꯉꯁꯥꯏꯗꯒꯤ ꯄꯥꯏꯗꯦ ꯑꯩ ꯑꯇꯣꯞꯄ ꯅꯦꯛꯆꯈ꯭ꯔꯣ ꯍꯥꯏꯔ ꯅꯠꯇ꯭ꯔꯒꯅ ꯀꯩꯅꯣ ꯑꯩ ꯅꯍꯥꯟꯗꯒꯤꯗꯤ ꯕꯨꯛ ꯇꯧꯔꯒ ꯂꯩꯔꯕꯅꯤꯅ ꯁꯣꯝꯒ ꯄꯥꯎ ꯐꯥꯎꯅꯕ ꯄꯥꯝꯕꯩ ꯀꯣꯜ ꯇꯧꯕꯁꯨ ꯄꯥꯏꯈꯠꯇꯦ ꯍꯥꯏꯕꯤꯌꯣ ꯑꯩꯉꯣꯟꯗ ꯀꯔꯤ ꯃꯔꯝ ꯀꯔꯝꯕ ꯀꯔꯤ ꯈꯨꯗꯣꯡ ꯆꯥꯗꯕ ꯂꯩꯕꯅ ꯂꯥꯛꯇ꯭ꯔꯤꯅꯣ ꯍꯥꯏꯕꯗꯣ ꯑꯩꯅ ꯅꯍꯥꯟꯅ ꯕꯨꯛ ꯇꯧꯈ꯭ꯔꯕꯅꯤꯅ ꯌꯦꯡꯐꯝꯗꯤ ꯊꯣꯛꯏꯗꯅ ꯑꯇꯣꯞꯄ ꯀꯩ ꯆꯠꯂꯤ ꯍꯥꯏꯔꯒꯁꯨ ꯑꯁꯤ ꯅꯪ ꯄꯨꯡꯈꯥꯏ ꯑꯝꯒꯤ ꯃꯇꯝ ꯅꯠꯇꯦꯕ ꯉꯥꯏꯔꯤꯁꯦ ꯄꯨꯡ ꯑꯃ ꯍꯦꯜꯂꯛꯑꯕꯅꯤꯅ ꯀꯃꯥꯏꯅ ꯁꯨꯝ ꯐꯖꯃꯟꯗ꯭ꯔꯦ ꯍꯥꯏꯕ ꯁꯤꯗꯤ

ꯅꯠꯇꯦ ꯑꯦꯛꯁꯀ꯭ꯌꯨꯁ ꯊꯤꯕꯕꯨꯗꯤ ꯑꯦꯛꯁꯀ꯭ꯌꯨꯁ ꯊꯤꯕꯅꯦꯅ ꯂꯧꯗ꯭ꯔꯦ ꯍꯥꯏꯕ ꯇꯥꯔꯒꯁꯨ ꯑꯦꯛꯁꯀ꯭ꯌꯨꯁ ꯅꯠꯇ꯭ꯔꯗꯤ ꯀꯩ ꯑꯣꯏꯗꯣꯏꯅꯣ ꯁꯤꯕꯣ ꯃꯇꯝꯗꯣ ꯃꯇꯝꯗꯣ ꯈꯜꯂꯒ ꯌꯦꯡꯉꯨꯅꯦ ꯑꯩꯅ ꯉꯁꯤ ꯆꯠꯇꯣꯏꯁꯤꯒ ꯍꯧꯖꯤꯛꯐꯥꯎꯕ ꯂꯥꯛꯇꯕꯒ ꯂꯥꯛꯀꯗꯣꯏꯔ ꯂꯥꯛꯑꯣꯏꯗꯨꯏꯔ ꯑꯇꯣꯞꯄ ꯕꯨꯛ ꯇꯧ ꯍꯥꯏꯔ ꯀꯩꯅꯣ ꯑꯗꯨꯃꯁꯨ ꯑꯩ ꯈꯪꯅꯤꯡꯉꯦ ꯅꯠꯇꯦꯗ ꯄꯨꯡꯈꯥꯏ ꯑꯃ ꯉꯥꯏꯕ ꯅꯠꯇꯦ ꯄꯨꯡ ꯑꯃꯃꯨꯡ ꯐꯥꯖꯤꯜꯂꯛꯑꯕꯅꯦ ꯑꯩꯁꯦ ꯑꯇꯣꯞꯄ ꯑꯃꯃꯨꯛ ꯕꯨꯛ ꯇꯧꯈꯤꯕ ꯇꯥꯔꯤꯕ꯭ꯔ ꯅꯠꯇ꯭ꯔꯒꯅ ꯂꯥꯛꯀꯗꯣꯔꯤꯕ꯭ꯔ ꯀꯔꯤꯅꯣ ꯃꯇꯝꯁꯤꯗꯤ ꯌꯥꯝꯅ ꯂꯤꯃꯤꯠ ꯑꯣꯏꯔꯦ ꯍꯥꯏꯕ ꯑꯩꯉꯣꯟꯗ ꯆꯠꯀꯗꯕ ꯃꯐꯝꯒ ꯑꯣ ꯐꯔꯦ ꯑꯃ ꯊꯥꯔꯛꯀꯦꯔ ꯅꯠꯇ꯭ꯔꯒꯅ ꯀꯩꯗꯧꯁꯦ ꯍꯥꯏꯕꯅꯣ ꯉꯁꯤ ꯑꯩꯗꯤ ꯆꯠꯇꯕ ꯌꯥꯗ꯭ꯔꯦ ꯃꯐꯝꯗꯣ ꯑꯗꯨꯗꯨꯅ ꯉꯥꯏꯕ ꯌꯥꯕꯁꯨ ꯉꯥꯏꯔꯦ ꯄꯨꯡꯁꯦ ꯀꯩꯗꯧꯔꯦ ꯑꯗꯨꯗꯨꯅ ꯑꯃ ꯊꯥꯔꯛꯀꯦꯔ ꯑꯃ ꯅꯦꯛꯑꯣ ꯍꯥꯏꯔ ꯑꯗꯣ ꯔꯤꯄ꯭ꯂꯥꯏ ꯍꯥꯏꯗꯤ ꯅꯣꯏ ꯑꯣꯊꯣꯔꯤꯇꯤꯒ ꯇꯥꯟꯅꯔꯣ ꯑꯗꯨꯒ ꯍꯪꯅꯔꯒ ꯑꯩꯉꯣꯟꯗ ꯄꯥꯎ ꯄꯤꯕꯤꯔꯛꯑꯣ ꯑꯩ ꯉꯥꯏꯖꯔꯝꯃꯒꯦ